ꯍꯂꯣ ꯍꯂꯣ ꯁꯣꯝꯒꯤꯁꯤꯕꯣ ꯀꯣꯜꯂꯤꯛ ꯌꯣꯟꯕ ꯗꯨꯀꯥꯟꯗꯣ ꯑꯣꯏꯕꯤꯕ꯭ꯔꯥ ꯀꯔꯤ ꯀꯔꯤ ꯀꯣꯜꯂꯤꯛ ꯂꯩꯕꯒꯦ ꯅꯠꯇꯦ ꯀꯨꯀꯔꯒꯨꯝꯕ ꯔꯥꯏꯁ ꯀꯨꯀꯔꯒꯨꯝꯕ ꯌꯦꯟꯁꯥꯡ ꯊꯣꯡꯅꯕ ꯈꯥꯡꯒꯨꯝꯕ ꯂꯩꯕ꯭ꯔꯥ ꯁꯤꯅꯤ ꯑꯣ ꯑꯗꯨꯗꯤ ꯐꯔꯦ ꯔꯥꯏꯁ ꯀꯨꯀꯔꯗꯨ ꯀꯌꯥꯅ ꯊꯥꯔꯤꯕ ꯎꯝ ꯑꯣ ꯂꯤꯇꯔ ꯃꯉꯥꯒꯤꯅ ꯀꯌꯥꯗ ꯊꯥꯔꯤꯕ ꯎꯝ ꯎꯝ ꯈꯥꯡꯗꯨꯅ ꯀꯌꯥ ꯑꯣꯏꯕꯤꯔꯤꯕ ꯑꯣ ꯏꯁꯇꯤꯜꯒꯤ ꯀꯣꯜꯂꯤꯛꯁꯨ ꯐꯪꯕ꯭ꯔꯣ ꯑꯣ ꯏꯁꯇꯤꯜꯒꯤ ꯄꯨꯈꯝꯗꯨ ꯗꯔꯖꯟꯗ ꯀꯌꯥ ꯑꯣꯏꯕꯤꯗꯣꯏꯕ ꯎꯝ ꯒ꯭ꯂꯥꯁ ꯀꯔꯤ ꯌꯥꯡꯒꯨ ꯂꯩꯕꯤꯗꯨꯗꯤ ꯂꯩꯕ꯭ꯔꯥ ꯏꯁꯤꯡ ꯊꯛꯅꯕ ꯑꯣ ꯑꯗꯨꯅ ꯄꯤꯁ ꯑꯃꯗ ꯀꯌꯥ ꯀꯌꯥ ꯆꯤꯡꯏꯕ ꯑꯣ ꯑꯗꯨ ꯃꯩꯆꯞꯀꯨꯝꯕ ꯆꯦꯒꯞꯀꯨꯝꯕꯗꯤ ꯂꯩꯕ꯭ꯔꯥ ꯑꯣ ꯐꯤꯜꯇꯔꯒꯨꯝꯕꯗꯤ ꯂꯤꯛꯂꯤꯒꯤ ꯑꯣ ꯐꯤꯜꯇꯔꯗꯨ ꯀꯌꯥꯅ ꯊꯥꯔꯤꯕ ꯑꯣ ꯑꯗꯨꯒ ꯑꯆꯧꯕꯗꯗꯤ ꯑꯩꯈꯣꯏꯒꯤ ꯆꯦꯡ ꯍꯥꯞꯅꯕ ꯆꯦꯡꯐꯨꯒꯨꯝꯕ ꯏꯁꯇꯤꯟ ꯁꯅꯥꯕꯨꯟꯒꯨꯝꯕ ꯀꯣꯔꯐꯨ ꯑꯍꯩꯕꯤꯒꯨꯝꯕꯗꯤ ꯂꯩꯕ꯭ꯔꯥ ꯑꯣ ꯑꯗꯨꯗꯤ ꯄꯨꯟꯅ ꯂꯧꯕ ꯌꯥꯅꯤꯅꯦ ꯑꯗꯨꯗꯦ ꯎꯝ ꯃꯥꯅꯤ ꯏꯆꯥꯅꯨꯄꯤ ꯑꯃ ꯂꯨꯍꯣꯡꯗꯧꯔꯤꯌꯦ ꯑꯣꯂꯤꯃꯥ ꯇꯧꯗꯧꯔꯤ ꯂꯧꯒꯦ ꯅꯣꯡꯃ ꯌꯦꯡꯕ ꯂꯥꯛꯄ ꯇꯥꯔꯦ ꯎꯝ ꯎꯝ ꯍꯣꯏꯅꯦ ꯅꯪ ꯑꯩꯉꯣꯟꯗ ꯌꯦꯡꯅ ꯄꯤꯔꯒꯗꯤ ꯑꯩꯅ ꯀꯁꯇꯃꯔ ꯃꯌꯥꯝ ꯄꯨꯔꯛꯀꯗꯧꯔꯤꯃꯤꯗꯨ ꯎꯝ ꯑꯗꯨꯒ ꯀꯣꯜꯂꯤꯛ ꯍꯥꯞꯅꯕ ꯔꯦꯛꯀꯨꯝꯕꯗꯤ ꯂꯩꯕ꯭ꯔꯥ ꯑꯣ ꯑꯗꯨꯒ ꯀꯔꯤꯗꯤ ꯇꯦꯐꯤꯟ ꯑꯩꯈꯣꯏꯒꯤ ꯑꯆꯧꯕ ꯃꯆꯥ ꯌꯥꯡꯇꯛꯄ ꯑꯗꯨꯒꯨꯝꯕꯗꯣ ꯂꯣꯏ ꯂꯩꯀꯣ ꯆꯥ ꯒꯤꯂꯥꯁꯀꯨꯝꯕꯁꯨ ꯌꯥꯎꯏ ꯎꯝ ꯏꯁꯇꯤꯟ ꯗꯕꯥꯒꯨꯝꯕꯁꯨ ꯌꯥꯎꯕꯤꯕ꯭ꯔꯣ ꯇꯞꯀꯨꯝꯕ ꯈꯨꯗꯦꯡꯒꯨꯝꯕ ꯕꯥꯜꯇꯤꯟ ꯌꯥꯎꯏ ꯑꯣ ꯎꯝ ꯖꯛꯀꯨꯝꯕ ꯁꯤꯟꯇꯦꯛꯁꯒꯨꯝꯕꯗꯤ ꯑꯆꯧꯕꯗꯗꯤ ꯑꯣ ꯕꯣꯗ꯭ꯔꯥ ꯌꯥꯎꯏ ꯑꯗꯨꯒ ꯑꯇꯩ ꯑꯇꯩ ꯆꯃꯁꯀꯨꯝꯕ ꯈꯥꯕꯩꯒꯨꯝꯕ ꯀꯤꯠꯆꯟꯒꯤ ꯁꯣꯔꯤꯒꯨꯝꯕ ꯎꯝ ꯑꯗꯨ ꯅꯣꯡꯃ ꯀꯣꯏꯊꯣꯔꯛꯀꯦ ꯑꯗꯨꯝ ꯑꯗꯣꯝꯗ ꯂꯩꯕꯤꯔꯝꯒꯗ꯭ꯔꯣ ꯎꯝ ꯄꯨꯟꯅ ꯀꯣꯜꯂꯤꯛꯁꯤꯡꯗꯨ ꯀꯟꯇꯦꯛ ꯇꯧꯔꯒ ꯂꯧꯔꯒꯦꯕ ꯎꯝ ꯑꯗꯨ ꯍꯌꯦꯡ ꯍꯪꯆꯤꯠ ꯂꯥꯛꯑꯒꯦꯅꯦ

ꯎꯝ ꯑꯗꯨꯗꯤ ꯐꯔꯦ ꯐꯔꯦ ꯍꯌꯦꯡ ꯍꯪꯆꯤꯠꯇꯨ ꯂꯥꯛꯑꯒꯦ ꯑꯗꯨꯗ ꯑꯃꯛ ꯎꯅꯔꯁꯦ ꯉꯁꯤꯒꯤꯗꯤ ꯃꯇꯥꯡ ꯑꯁꯤꯗ ꯂꯣꯏꯁꯤꯟꯖꯔꯒꯦ ꯎꯝ ꯊꯝꯃꯒꯦ